ꯋꯥꯟ ꯂꯥꯛ ꯑꯩꯠꯇꯤ ꯑꯩꯠ ꯊꯥꯎꯖꯟ ꯐꯥꯏꯞ ꯍꯟꯗ꯭ꯔꯦꯠ ꯊꯥꯔꯇꯤ ꯊ꯭ꯔꯤ ꯋꯥꯟ ꯂꯥꯛ ꯅꯥꯏꯟꯇꯤ ꯑꯩꯇ ꯊꯥꯎꯖꯟ ꯇꯨ ꯍꯟꯗ꯭ꯔꯦꯠ ꯇ꯭ꯋꯦꯟꯇꯤ ꯋꯥꯟ ꯇꯨ ꯂꯥꯛ ꯐꯤꯞꯇꯤ ꯊꯥꯎꯖꯟ ꯁꯤꯛꯁ ꯍꯟꯗ꯭ꯔꯦꯠ ꯅꯥꯏꯟꯇꯤ ꯊ꯭ꯔꯤ ꯂꯥꯛ ꯑꯩꯠꯇꯤ ꯑꯩꯠ ꯊꯥꯎꯖꯟ ꯋꯥꯟ ꯍꯟꯗ꯭ꯔꯦꯠ ꯐꯣꯔꯇꯤ ꯐꯥꯏꯞ ꯊ꯭ꯔꯤ ꯂꯥꯛ ꯅꯥꯏꯟꯇꯤ ꯋꯥꯟ ꯊꯥꯎꯖꯟ ꯇꯨ ꯍꯟꯗ꯭ꯔꯦꯠ ꯅꯥꯏꯟꯇꯤ ꯑꯩꯠ